ꯑꯩꯅ ꯍꯟꯗꯛ ꯍꯦꯠ ꯐꯣꯟ ꯑꯃꯈꯛ ꯐ꯭ꯂꯤꯞ ꯀꯥꯔꯠꯇꯩ ꯀꯛꯄꯅꯦ ꯅꯥꯀꯣꯡ ꯊꯤꯟꯕꯗꯁꯨ ꯌꯥꯝꯅ ꯅꯨꯡꯉꯥꯏꯇꯦ ꯑꯗꯨꯒ ꯃꯥꯏ ꯈꯣꯟꯖꯦꯜꯁꯨ ꯇꯥꯕꯗ ꯌꯥꯝꯅ ꯅꯨꯡꯉꯥꯏꯇꯕ ꯑꯗꯣ ꯊꯤꯜꯂꯛꯄ ꯃꯇꯝꯗꯁꯨ ꯂꯦꯠ ꯑꯣꯏꯅ ꯅꯨꯃꯤꯠ ꯅꯤꯅꯤ ꯍꯨꯝꯅꯤ ꯍꯟꯊꯔꯒ ꯊꯤꯜꯂꯛꯑꯦ ꯑꯗꯨꯒ ꯌꯥꯝꯅꯁꯨ ꯁꯤꯖꯤꯟꯅꯕꯁꯨ ꯌꯥꯝ ꯅꯨꯡꯉꯥꯏꯇꯦ ꯃꯔꯤꯁꯨ ꯌꯥꯝꯅ ꯀꯟꯕ ꯑꯣꯏꯗꯕ ꯃꯁꯤ ꯈꯤꯇꯪ ꯅꯨꯡꯉꯥꯏꯕ ꯋꯥꯠꯂꯦ ꯑꯗꯨꯒ ꯃꯥꯒꯤ ꯇꯥꯕ ꯅꯨꯡꯉꯥꯏꯕꯒꯤ ꯆꯥꯡꯁꯨ ꯌꯥꯝꯅ ꯋꯥꯠꯄ ꯑꯗꯨꯒ ꯅꯥꯀꯣꯡꯗꯁꯨ ꯍꯥꯞꯄꯗ ꯌꯥꯝꯅ ꯅꯥꯕꯒꯨꯝ ꯇꯧꯋꯦ ꯑꯗꯨꯒ ꯑꯩꯈꯣꯏꯒꯤ ꯂꯕꯔꯁꯨ ꯑꯈꯣꯏ ꯍꯥꯄꯛꯄ ꯈꯣꯠꯄꯁꯨ ꯑꯦꯛꯁꯇ꯭ꯔꯥ ꯍꯥꯄꯛꯀꯅꯤ ꯍꯥꯏꯕꯗꯨꯁꯨ ꯍꯥꯄꯛꯇꯦ ꯃꯁꯤ ꯃꯁꯤ ꯀꯛꯎꯈꯤꯅꯨ ꯃꯌꯥꯝ ꯀꯛꯄꯤꯔꯣꯅꯨ